ꯂꯩ ꯑꯩꯅ ꯆꯥꯛ ꯊꯣꯡꯕ ꯃꯇꯝꯗ ꯏꯟꯕ ꯈꯣꯠꯄ ꯇꯧꯅꯕꯁꯤ ꯌꯥꯝ ꯅꯨꯡꯁꯤꯅ ꯑꯃꯒ ꯑꯃꯒ ꯏꯟꯅꯕ ꯁꯝꯅ ꯍꯥꯏꯔꯕꯗ ꯆꯥꯛ ꯊꯣꯡꯕꯗ ꯅꯠꯇꯅ ꯏꯕꯟ ꯕꯥꯔꯗꯦꯕꯨ ꯇꯧꯔꯣ ꯑꯩꯈꯣꯏ ꯌꯥꯝ ꯅꯨꯡꯁꯤꯅ ꯀꯦꯛ ꯏꯟꯅꯩ ꯑꯗꯨꯒ ꯑꯉꯥꯡ ꯑꯣꯏꯔꯤꯉꯩꯗꯁꯨ ꯏꯃꯥ ꯏꯄꯥꯅ ꯃꯆꯥꯈꯩꯁꯤ ꯅꯨꯡꯁꯤꯅ ꯏꯜꯂ ꯏꯜꯂꯒ ꯑꯗꯨꯝ ꯄꯤꯖꯩ ꯑꯗꯒꯤ ꯆꯥꯎꯔꯛꯄ ꯃꯇꯝꯁꯤꯗꯁꯨ ꯌꯥꯝ ꯅꯨꯡꯁꯤꯅꯕ ꯀꯥꯡꯕꯨꯁꯤꯡꯗꯗꯤ ꯑꯩ ꯅꯪꯉꯣꯟꯗ ꯆꯈꯣꯝ ꯑꯃꯇꯪ ꯏꯟꯖꯔꯛꯀꯦꯁꯦ ꯑꯅꯤꯗꯪ ꯏꯟꯖꯔꯛꯀꯦꯁꯦ ꯍꯥꯏꯔꯒ ꯑꯃꯅ ꯑꯃꯗ ꯏꯟꯅꯕ ꯑꯃꯗ ꯑꯃꯅ ꯏꯟꯅꯕ ꯑꯗꯨꯒꯨꯝꯕ ꯅꯨꯡꯅꯤꯅꯕ ꯀꯥꯡꯕꯨꯉꯩꯗꯤ ꯑꯗꯨꯝ ꯇꯧꯅꯩ ꯁꯤ ꯆꯠꯅꯕꯤꯗꯤ ꯅꯠꯇꯦ ꯍꯥꯏꯕꯕꯨ ꯅꯨꯡꯁꯤꯕ ꯅꯨꯡꯁꯤꯅꯕ ꯈꯣꯠꯄ ꯃꯃꯥꯅ ꯃꯃꯥꯅ ꯃꯆꯥ ꯅꯨꯡꯁꯤꯕ ꯑꯗꯒꯤ ꯃꯕꯥꯅꯤ ꯅꯨꯡꯁꯤꯅꯔꯒ ꯀꯣꯏꯅꯕ ꯈꯣꯠꯅꯕ ꯇꯧꯅꯕ ꯃꯇꯝꯗꯁꯨ ꯑꯗꯨꯝ ꯑꯆꯥꯄꯣꯠ ꯏꯟꯅꯩ ꯑꯃꯒ ꯑꯃꯒ ꯁꯤ ꯆꯥꯎ ꯁꯤ ꯆꯥꯎ ꯍꯥꯏꯅ ꯑꯗꯨꯝ ꯏꯟꯅꯩ ꯆꯥꯔꯤꯕ ꯃꯤꯗꯨꯁꯨ ꯍꯔꯥꯎ ꯍꯔꯥꯎꯅ ꯑꯗꯨꯝ ꯆꯥꯏ ꯏꯟꯂꯤꯕ ꯃꯤꯗꯨꯁꯨ ꯌꯥꯝ ꯅꯨꯡꯁꯤꯅ ꯑꯗꯨꯝ ꯏꯜꯂꯤ ꯑꯗꯨꯃꯥꯏꯅ ꯁꯤꯒꯤ ꯆꯠꯅꯕꯤꯗꯤ ꯁꯤꯗꯤ ꯑꯩ ꯋꯥꯈꯜꯗꯗꯤ ꯂꯩ ꯍꯥꯏꯅ ꯍꯥꯏꯅꯤꯡꯏ ꯑꯗꯒꯤ ꯑꯍꯥꯎꯕ ꯑꯃꯕꯨ ꯑꯣꯏꯔꯣ ꯃꯃꯥꯅ ꯃꯆꯥꯗ ꯑꯦ ꯁꯤꯅ ꯁꯤ ꯏꯜꯂꯛꯀꯦꯁꯦ ꯆꯥꯎꯁꯦ ꯃꯆꯥꯁꯨ ꯍꯔꯥꯎ ꯍꯔꯥꯎ ꯆꯥꯏ ꯑꯗꯨꯝ ꯑꯗꯨꯅ ꯁꯤꯒꯤ ꯑꯆꯥꯄꯣꯠ ꯏꯟꯕ ꯈꯣꯠꯄ ꯑꯗꯒꯤ ꯆꯥꯛ ꯏꯟꯕ ꯈꯣꯠꯄ ꯁꯤꯒꯤ ꯊꯕꯛꯀꯤ ꯁꯤꯗꯤ ꯑꯩꯒꯤ ꯋꯥꯈꯜꯗꯗꯤ ꯂꯩ ꯃꯁꯤ ꯌꯥꯝ ꯊꯥꯖꯅ ꯏꯟꯕꯅꯤ ꯍꯥꯎꯇꯕ ꯄꯣꯠꯇꯨꯗꯤ ꯀꯃꯥꯏꯅ ꯃꯤꯗ ꯏꯜꯂꯨꯅꯤ ꯑꯍꯥꯎ ꯑꯍꯥꯎꯕ ꯉꯥꯛꯇꯅꯤ ꯏꯟꯅꯔꯤꯁꯤꯁꯨ ꯍꯥꯎꯇꯕ ꯄꯣꯠꯇꯤ ꯀꯅꯥꯁꯨ ꯄꯤꯖꯅꯗꯦ ꯅꯨꯡꯁꯤꯕ ꯃꯤꯗꯨꯗ ꯅꯨꯡꯁꯤꯗꯕ ꯃꯤꯗꯨꯗ ꯀꯅꯥꯅꯁꯨ ꯆꯥꯛ ꯏꯟꯅꯤꯡꯂꯣꯏ ꯑꯗꯒꯤ ꯑꯆꯥꯄꯣꯠ ꯑꯃ ꯏꯟꯅꯤꯡꯂꯣꯏ ꯃꯁꯛ ꯐꯥꯎ ꯌꯦꯡꯅꯤꯡꯂꯣꯏ ꯑꯗꯨꯕꯨ ꯅꯨꯡꯁꯤ ꯅꯨꯡꯁꯤꯑꯦ ꯈꯟꯕꯒꯤꯗꯃꯛꯇꯅꯤ ꯑꯩꯅ ꯃꯉꯣꯟꯗ ꯏꯜꯂꯤꯁꯦ ꯅꯨꯡꯁꯤꯗꯕ ꯃꯤꯗꯗꯤ ꯏꯜꯂꯣꯏ ꯑꯗꯨꯅ ꯁꯤꯒꯤ ꯆꯠꯅꯕꯤꯁꯤꯗꯤ ꯑꯩꯒꯤ ꯃꯣꯠꯇꯗꯤ ꯑꯩꯉꯣꯟꯗꯗꯤ ꯊꯥꯖꯩ ꯃꯥꯅ ꯏꯜꯂꯤꯕ ꯑꯆꯥꯄꯣꯠ ꯇꯨꯁꯨ ꯀꯩꯁꯨ ꯐꯠꯇꯕ ꯄꯣꯠꯇꯗꯤ ꯑꯩꯉꯣꯟꯗꯗꯤ ꯑꯩꯉꯣꯟꯗꯗꯤ ꯀꯩꯁꯨ ꯏꯜꯂꯛꯂꯔꯣꯏ ꯑꯐꯕ ꯄꯣꯠꯇꯅꯤ ꯏꯟꯅꯗꯣꯏꯁꯦ ꯃꯁꯤꯅ ꯑꯩꯒꯤ ꯋꯥꯈꯜꯗꯗꯤ ꯌꯥꯝ ꯂꯩ ꯍꯥꯏꯅ ꯍꯥꯏꯖꯒꯦ ꯑꯩꯒꯤ ꯋꯥꯈꯜꯗꯗꯤ